ꯍꯜꯂꯣ

ꯅꯪꯒꯤ ꯐꯤ ꯂꯧꯅꯤ ꯍꯥꯏꯕꯗꯣ ꯀꯅꯥ ꯀꯅꯥꯒꯤꯅꯣ ꯅꯠꯇ꯭ꯔꯒ ꯀꯔꯝ ꯀꯔꯝꯕ ꯐꯤ ꯂꯧꯗꯣꯏꯅꯣꯗꯣ ꯍꯥꯏꯕꯤꯔꯛꯑꯣ ꯍꯧꯖꯤꯛ ꯑꯣ

ꯃꯃꯟꯒꯤꯗꯣ ꯑꯩꯈꯣꯏꯒꯤ ꯂꯤꯁꯤꯡ ꯍꯦꯟꯕ ꯂꯩ ꯂꯤꯁꯤꯡꯒꯤ ꯃꯈꯥ ꯂꯩ ꯆꯃꯉꯥ ꯄꯤꯕ ꯆꯃꯉꯥꯒꯤ ꯃꯊꯛꯁꯨ ꯂꯩ ꯃꯈꯥꯁꯨ ꯂꯩ ꯂꯣꯏꯅ ꯂꯩꯒꯅꯤ ꯑꯉꯥꯡꯒꯤ ꯁꯨꯅ

ꯑꯗꯨꯒ ꯄꯩꯁꯥꯗꯤ ꯑꯗꯨꯝ ꯂꯥꯛꯑꯒ ꯅꯁꯥ ꯂꯥꯛꯑꯣ ꯑꯗꯨꯒ ꯈꯟꯅꯔꯁꯦ ꯑꯗꯣ ꯅꯪꯅ ꯄꯥꯝꯕ ꯃꯆꯨꯅ ꯀꯔꯝꯕꯅꯣ ꯑꯗꯨꯗꯒꯤ ꯀꯥꯔꯝꯕ ꯃꯑꯣꯡꯗ ꯄꯥꯝꯕꯅꯣ ꯁ꯭ꯇꯥꯏꯂꯒꯤꯔ ꯁꯤꯝꯄ꯭ꯂꯒꯤꯔ ꯍꯥꯏꯕꯗꯨ ꯑꯗꯨꯁꯨ ꯍꯥꯏꯐꯦꯠ ꯍꯥꯏꯕꯤꯔꯣ ꯑꯩꯁꯨ ꯑꯣꯔꯗꯔ ꯃꯤ ꯑꯇꯣꯞꯄꯗ ꯇꯧꯈꯤꯗꯣꯏꯅꯦꯕ ꯑꯃꯨꯛꯀ

ꯑꯗꯨꯒ ꯏꯁꯥꯒꯤꯗꯤ ꯂꯧꯕꯤꯔꯣꯏꯗ꯭ꯔ ꯅꯠꯇꯔꯒꯅ ꯏꯆꯥꯅꯨꯄꯤ ꯑꯗꯨꯨꯗꯒꯤ ꯏꯆꯥꯅꯨꯄꯒꯤꯗꯤ ꯂꯧ ꯂꯧ ꯂꯧꯔꯣꯏꯗ꯭ꯔ ꯀꯃꯥꯏꯅ ꯇꯧꯒꯦ ꯑꯣ ꯍꯣꯏ ꯍꯣꯏ ꯑꯗꯨꯗꯤ ꯍꯌꯦꯡ ꯁꯣꯏꯗꯕꯤꯗ ꯂꯥꯛꯄꯤꯔꯣ ꯍꯌꯦꯡꯁꯤ ꯃꯣꯟꯗꯦꯁꯨ ꯑꯣꯏꯕꯅꯤ ꯇꯨꯁꯗꯦꯁꯨ ꯑꯣꯏꯕꯅꯤꯅ ꯍꯌꯦꯡꯁꯦ ꯁꯣꯏꯗꯕꯤ ꯂꯥꯛꯄꯤꯔꯣ ꯑꯣ ꯑꯗꯨꯗꯤ ꯊꯝꯃꯒꯦ